ꯑꯩꯍꯥꯛꯀ ꯈꯪꯅ ꯆꯥꯟꯅꯕ ꯅꯛꯅꯕ ꯃꯤꯑꯣꯏꯁꯤꯡꯒ ꯂꯥꯃꯤꯟꯅꯕꯅ ꯈ꯭ꯋꯥꯏꯗꯒꯤ ꯍꯦꯟꯅ ꯅꯨꯡꯉꯥꯏꯖꯩ ꯑꯗꯨꯕꯨ ꯑꯩꯍꯥꯛꯀꯤ ꯑꯣꯏꯅ ꯈ꯭ꯋꯥꯏꯗꯒꯤ ꯃꯔꯨꯑꯣꯏꯕ ꯃꯤꯁꯛ ꯑꯗꯨꯅ ꯏꯅꯥꯛꯇ ꯂꯩꯔꯀꯥꯟꯗ ꯃꯗꯨꯅ ꯑꯄꯦꯟꯕ ꯑꯣꯏ ꯑꯃꯗꯤ ꯅꯨꯡꯉꯥꯏꯕ ꯐꯥꯎꯏ